ꯈꯨꯎ ꯅꯥꯕ ꯐꯅꯕꯒꯤꯗꯃꯛꯇ ꯑꯩꯈꯣꯏꯅ ꯌꯨꯝꯗ ꯇꯧꯕ ꯌꯥꯕꯁꯤꯡꯁꯤ ꯏꯁꯤꯡ ꯑꯁꯥꯕꯒ ꯊꯨꯝ ꯍꯥꯞꯄꯒ ꯅꯥꯔꯤꯕ ꯃꯄꯥꯗꯨꯗ ꯍꯤꯒꯥ ꯌꯩꯕꯤꯕ ꯌꯥꯏ ꯑꯗꯨꯒ ꯇꯦꯔꯥ ꯄꯥꯏꯕꯤ ꯃꯅꯥꯁꯨ ꯁꯨꯒꯥꯏꯔꯒ ꯅꯥꯔꯤꯕ ꯃꯐꯝꯗꯨꯗ ꯊꯣꯝꯕ ꯃꯇꯝꯗ ꯈꯨꯎ ꯅꯥꯕ ꯐꯩ ꯑꯗꯨꯒ ꯊꯥꯎ ꯇꯩꯗꯨꯅ ꯅꯥꯔꯤꯕ ꯃꯐꯝꯗꯣ ꯃꯥꯂꯤꯁ ꯇꯧꯕꯤꯕ ꯑꯁꯤꯅ ꯆꯤꯡꯕꯁꯤ ꯌꯨꯝꯗ ꯇꯧꯖꯕ ꯈꯨꯎ ꯅꯥꯕ ꯐꯅꯕ ꯊꯧꯔꯥꯡꯁꯤꯡꯅꯤ